ꯍꯜꯂꯣ ꯍꯣꯏ ꯍꯣꯏ ꯍꯥꯏꯕꯤꯌꯨ ꯀꯅꯥ ꯑꯣꯏꯕꯤꯔꯕꯅꯣ ꯎꯝ ꯑꯣ ꯍꯟꯗꯛ ꯀꯩꯅꯣ ꯇꯧꯕꯗꯨꯔꯥ ꯅꯍꯥꯟꯒꯤ ꯂꯤꯕ ꯑꯦꯄ꯭ꯂꯤꯀꯦꯁꯟ ꯄꯤꯁꯤꯜꯂꯛꯄ ꯎꯝ ꯑꯣ ꯑꯗꯨ ꯀꯔꯤ ꯀꯔꯤ ꯍꯥꯏꯗꯤ ꯑꯗꯣ ꯍꯥꯏꯗꯤ ꯍꯧꯖꯤꯛꯇꯤ ꯑꯣꯏꯕꯅꯤꯅ ꯍꯣꯏ ꯅꯣꯡ ꯅꯤꯅꯤ ꯁꯨꯇꯤ ꯂꯧꯕꯗꯤ ꯐꯩ ꯑꯗꯨ ꯅꯪꯒꯤꯁꯦ ꯍꯞꯇꯥ ꯑꯃꯃꯨꯛ ꯐꯥꯔꯕ ꯃꯥꯜꯂꯤꯀꯣ ꯑꯗꯨꯅ ꯀꯟꯇꯤꯅ꯭ꯌꯨ ꯇꯧꯒꯦ ꯈꯣꯠꯀꯦ ꯍꯥꯏꯕꯗ ꯑꯩꯅ ꯄ꯭ꯔꯨꯐꯇꯨ ꯍꯥꯏꯈꯤꯕꯗꯨ ꯑꯗꯨ ꯑꯣꯏꯗꯣꯏꯅꯤꯀꯣ ꯑꯗꯨ ꯀꯔꯤ ꯍꯥꯏꯗꯤ ꯃꯥꯒꯤꯗꯨ ꯄ꯭ꯔꯣꯕ꯭ꯂꯦꯝ ꯃꯈꯥꯗꯨ ꯀꯔꯤ ꯀꯔꯤ ꯂꯩꯒꯦ

ꯍꯣꯏ ꯑꯗꯨ ꯂꯤꯕ ꯅꯨꯡꯁꯤ ꯑꯗꯨꯝ ꯁꯥꯡꯗꯣꯛꯆꯒꯦꯕꯀꯣ ꯍꯥꯏꯗꯤ ꯌꯨꯝꯒꯤ ꯐꯦꯃꯤꯂꯤ ꯀꯟꯗꯤꯁꯟ ꯈꯔ ꯂꯩꯔꯕꯅꯤꯅ ꯁꯤꯗ ꯋꯥ ꯌꯥꯝꯅ ꯍꯥꯏꯔꯨꯕ ꯍꯣꯏ ꯑꯗꯨꯕꯨꯗꯤ ꯅꯪꯅ ꯑꯁꯣꯟꯕ ꯁꯕꯖꯦꯛꯇꯣ ꯅꯪꯅ ꯍꯥꯏꯕꯤꯔꯛꯑꯣꯕ ꯁ꯭ꯀꯨꯜꯗ ꯑꯗꯨꯒ ꯍꯥꯏꯗꯤ ꯀꯩꯅꯣ ꯇꯧꯔꯒ ꯍꯥꯏꯗꯤ ꯑꯦꯄ꯭ꯂꯤꯀꯦꯁꯟ ꯑꯃ ꯑꯗꯨꯝ ꯌꯥꯏ ꯅꯪꯅ ꯄꯥꯝꯂꯤꯕ ꯑꯣꯖꯥꯗꯨꯒꯤ ꯃꯇꯨꯡ ꯏꯟꯅ ꯑꯩꯈꯣꯏꯅ ꯑꯣꯖꯥꯁꯤꯡꯗꯁꯨ ꯑꯃꯨꯛ ꯍꯥꯏꯔꯒ ꯑꯣꯖꯥꯗꯨꯒꯤ ꯑꯍꯥꯡꯕ ꯃꯇꯝꯗꯣ ꯑꯩꯉꯣꯟꯗ ꯑꯃꯨꯛ ꯁꯤꯟꯅꯔꯛꯇꯣꯏꯅꯦꯕ ꯑꯗꯨꯅ ꯑꯍꯥꯡꯕ ꯃꯇꯝꯗ ꯇꯧꯔꯒ ꯑꯗꯨꯝ ꯑꯗꯨꯒ ꯀꯩꯅꯣ ꯇꯧꯕ ꯍꯥꯏꯗꯤ ꯌꯥꯔꯤ ꯃꯈꯩꯗꯤꯅꯦ ꯅꯣꯏꯗꯤ ꯍꯥꯏꯗꯤ ꯍꯥꯏꯗꯤ ꯑꯗꯨꯝ ꯀ꯭ꯂꯥꯁꯇꯤ ꯑꯗꯨꯝ ꯂꯦꯞꯀꯅꯣ ꯅꯠꯇ꯭ꯔꯥ ꯑꯗꯨꯒ ꯃꯇꯝꯗꯨꯗ ꯑꯁꯪꯕ ꯑꯃ ꯍꯥꯏꯗꯤ ꯑꯣꯟꯂꯥꯏꯟ ꯑꯩꯈꯣꯏꯒꯤꯗꯤ ꯑꯗꯨꯝ ꯍꯥꯏꯗꯤ ꯅꯣꯏꯅ ꯍꯥꯏꯗꯤ ꯁꯕꯖꯦꯛ ꯁꯕꯖꯦꯛꯇꯨꯒꯤ ꯑꯩꯈꯣꯏ ꯐꯣꯟ ꯅꯝꯕꯔ ꯑꯗꯨꯝ ꯂꯣꯏꯅ ꯑꯗꯨꯝ ꯗꯥꯏꯔꯤꯗꯁꯨ ꯑꯗꯨꯝ ꯂꯣꯏꯅ ꯏꯕꯅꯦꯕꯀꯣ ꯑꯣꯖꯥ ꯑꯣꯖꯥꯗꯨꯒꯤ ꯑꯗꯨꯅ ꯑꯣꯖꯥ ꯑꯣꯖꯥꯗꯨꯗꯁꯨ ꯅꯣꯏꯅ ꯍꯥꯏꯗꯤ ꯀꯔꯤꯒꯨꯝꯕ ꯅꯣꯏꯅ ꯌꯨꯝꯗ ꯍꯣꯠꯅꯕꯗ ꯍꯥꯏꯗꯤ ꯈꯪꯗꯕ ꯀꯔꯤ ꯀꯔꯥ ꯌꯥꯎꯕꯗꯨꯁꯨ ꯅꯣꯏ ꯑꯗꯨꯅ ꯐꯣꯟ ꯇꯧꯔꯒ ꯑꯗꯨꯝ ꯀꯟꯇꯦꯛ ꯇꯧꯔꯒ ꯑꯗꯨꯝ ꯍꯪꯉꯣꯕ ꯍꯣꯏ ꯑꯗꯨꯃꯥꯏꯅ ꯇꯧꯔꯒ ꯍꯥꯎ ꯍꯣꯏ ꯅꯨꯡꯉꯥꯏ ꯑꯗꯣ ꯀꯃꯥꯏ ꯍꯥꯏꯕꯗꯤ ꯑꯩꯈꯣꯏꯗꯤ ꯉꯁꯤꯁꯦ ꯀꯩꯅꯣ ꯇꯧꯋꯦ ꯀꯥꯡꯁꯣꯏ ꯆꯥꯏꯌꯦ ꯅꯣꯏꯗꯤ ꯀꯔꯤ ꯀꯔꯤ ꯆꯥꯔꯕ ꯎꯝ ꯍꯣꯏ ꯍꯣꯏ ꯃꯃꯥ ꯍꯣꯏꯒꯤ ꯀꯩꯅꯣꯗꯣ ꯑꯅꯥ ꯑꯌꯦꯛꯇꯣ ꯑꯗꯨꯝ ꯐꯖꯅ ꯑꯗꯨꯝ ꯍꯥꯏꯗꯤ ꯀꯩꯅꯣꯗꯨ ꯇꯧꯕ ꯁꯦꯕꯥ ꯅꯨꯡꯗꯨ ꯑꯗꯨꯝ ꯐꯖꯅ ꯇꯧ ꯑꯗꯨꯁꯨ ꯅꯪꯒꯤ ꯀꯩꯅꯣꯅꯤ ꯇꯧꯗꯕ ꯌꯥꯗꯕ ꯊꯕꯛꯅꯤ ꯑꯗꯨꯒ ꯁꯣꯝꯒꯤꯁꯨꯀꯣ ꯍꯥꯏꯗꯤ ꯅꯣꯏꯗ ꯍꯧꯖꯤꯛꯇ ꯑꯗꯨꯝ ꯇꯧꯔꯒ ꯍꯣꯏ ꯍꯣꯏ ꯂꯩꯔꯣ ꯂꯩꯔꯣ ꯑꯗꯨꯗꯤ